ꯑꯗꯒꯤ ꯀꯨꯝꯃꯛꯄꯗꯁꯨ ꯑꯩꯅ ꯑꯃꯨꯛ ꯃꯈꯣꯏꯁꯦ ꯅꯨꯄꯤ ꯑꯃꯗꯤ ꯑꯩꯈꯣꯏ ꯄꯣꯔꯒ ꯀꯨꯝꯃꯛꯑꯦ ꯌꯥꯝ ꯅꯨꯡꯉꯥꯏ ꯌꯥꯝ ꯅꯨꯡꯉꯥꯏ ꯑꯗꯨꯒ ꯑꯩꯈꯣꯏꯅ ꯂꯩꯕꯁꯤ ꯋꯥꯟ ꯗꯦ ꯍꯣꯜ ꯇꯧꯋꯦ ꯑꯥꯗ ꯑꯩꯈꯣꯏ ꯃꯥꯏ ꯃꯥꯏ ꯇꯦꯡ ꯇꯦꯡ ꯇꯦꯡ ꯂꯣꯏꯅꯃꯛ ꯃꯤ ꯑꯅꯤ ꯑꯅꯤ ꯇꯦꯡꯁꯦ ꯂꯣꯏꯅꯃꯛ ꯈꯜꯂꯦ ꯑꯗꯨꯒ ꯑꯩꯅ ꯅꯨꯄꯤꯃꯆꯥ ꯁꯤꯡ ꯅꯨꯄꯤꯃꯆꯥꯁꯤꯡ ꯔꯥꯎꯟꯗꯨꯗ ꯑꯩꯈꯣꯏꯒꯤ ꯇꯤꯝ ꯅꯨꯄꯥꯃꯆꯥ ꯑꯣꯖꯥ ꯑꯣꯏꯅ ꯑꯩꯈꯣꯏꯅ ꯅꯥꯏꯟꯇꯤꯟ ꯅꯥꯏꯟꯇꯤ ꯊ꯭ꯔꯤꯗꯅꯤ ꯆꯠꯂꯤꯁꯦ ꯑꯗꯨꯒ ꯑꯩꯈꯣꯏꯅ ꯁꯪꯉꯒ ꯑꯩꯈꯣꯏ ꯅꯣꯡꯃ ꯅꯨꯃꯤꯠ ꯅꯤꯅꯤ ꯍꯥꯏ ꯇꯥꯔꯦ ꯆꯠꯈꯤꯕꯗꯨꯒꯤ ꯅꯣꯡꯃꯗꯨꯒ ꯂꯩꯔꯦ ꯅꯣꯡꯉꯥꯜꯂꯒ ꯑꯩꯈꯣꯏ ꯖꯔꯅꯤꯗꯤ ꯅꯣꯡꯃꯗꯤ ꯇꯥꯗꯣꯏꯅꯤ ꯅꯣꯡꯃ ꯍꯥꯏꯗꯣꯏꯅꯤ ꯑꯗꯨꯕꯨ ꯅꯨꯃꯤꯠ ꯅꯤꯅꯤ ꯍꯥꯏ ꯇꯥꯔꯦ ꯉꯁꯤ ꯄꯨꯡ ꯃꯥꯄꯟꯗꯒꯤ ꯆꯠꯂꯦ ꯑꯥꯗ ꯄꯨꯡ ꯕꯥꯔꯣ ꯑꯗꯥꯏꯗ ꯊꯨꯡꯉꯦ ꯑꯗꯨ ꯆꯠꯂꯦ ꯍꯤꯜ ꯇ꯭ꯔꯦꯛ ꯆꯠꯂꯦ ꯀꯥꯔꯦ ꯍꯜꯂꯛꯑꯦ ꯑꯩꯈꯣꯏ ꯑꯥꯗ ꯑꯍꯤꯡ ꯂꯦꯛꯑꯦ ꯆꯤꯡꯒꯣꯡꯗ ꯇꯦꯡ ꯈꯜꯂꯒ ꯂꯦꯛꯑꯦ ꯑꯗꯒꯤ ꯂꯦꯛꯑꯒ ꯅꯣꯡꯉꯥꯜꯂꯒ ꯑꯩꯈꯣꯏ ꯄꯨꯡ